ꯖꯤꯂꯥ ꯑꯁꯤꯗ ꯃꯍꯩ ꯃꯁꯤꯡ ꯇꯝꯕ ꯑꯃꯁꯨꯡ ꯊꯕꯛ ꯏꯪꯈꯥꯡꯒꯤ ꯂꯨꯆꯤꯡꯕꯒꯤ ꯃꯇꯥꯡꯗ ꯈꯨꯗꯣꯡꯆꯥꯕꯁꯤꯡ ꯍꯥꯏꯔꯒꯗꯤ ꯌꯥꯝꯅ ꯅꯛꯄ ꯑꯃꯗꯤ ꯂꯅꯥꯏ ꯂꯣꯏꯁꯪ ꯀꯌꯥ ꯑꯃ ꯂꯩꯕꯅ ꯑꯇꯩ ꯊꯕꯛ ꯏꯪꯈꯥꯡ ꯑꯃ ꯑꯃ ꯇꯧꯕꯗꯗꯤ ꯌꯥꯝꯅ ꯈꯨꯗꯣꯡꯆꯥꯔꯦ ꯑꯗꯨꯒ ꯈꯨꯗꯣꯡꯆꯥꯗꯕ ꯍꯥꯏꯔꯒꯗꯤ ꯃꯍꯩ ꯃꯁꯤꯡꯗꯤ ꯅꯤꯡꯊꯤꯅ ꯇꯝꯃꯨꯔꯒ ꯊꯕꯛ ꯊꯧꯔꯝꯁꯤꯡ ꯍꯥꯏꯗꯤ ꯂꯤꯗꯔꯁꯤꯞ ꯏꯁꯀꯤꯜ ꯌꯥꯎꯗꯕꯅ ꯍꯥꯏꯗꯤ ꯂꯝꯖꯤꯡꯕꯤꯅꯕ ꯂꯩꯇꯕꯅ ꯍꯥꯏꯗꯤ ꯈꯨꯃꯥꯡ ꯆꯥꯎꯁꯤꯟꯕ ꯉꯝꯗꯕꯁꯤꯅ ꯍꯦꯟꯅ ꯈꯨꯗꯣꯡꯆꯥꯗꯕꯁꯤꯡ ꯑꯃ ꯑꯣꯏꯍꯜꯂꯤ